ꯅꯍꯥꯟ ꯁꯣꯅꯤꯒꯤ ꯏꯌꯔꯐꯣꯟꯁ ꯇ꯭ꯔꯨꯂꯤ ꯋꯥꯌꯔꯂꯦꯁ ꯏꯌꯔꯐꯣꯟꯁ ꯂꯩꯈꯤꯕꯅꯦ ꯑꯗꯣ ꯌꯥꯝ ꯁꯤꯟꯅꯕꯗꯤ ꯌꯥꯝꯅ ꯅꯨꯡꯉꯥꯏ ꯕꯦꯛ ꯕꯦꯛ ꯕꯦꯇ꯭ꯔꯤ ꯕꯦꯀꯞꯁꯨ ꯌꯥꯝꯅ ꯅꯨꯉꯥꯏ ꯑꯗꯩꯗꯤ ꯐꯤꯠ ꯑꯣꯟ ꯏꯑꯔ ꯁ꯭ꯋꯤꯠ ꯑꯗꯨꯝ ꯅꯨꯡꯉꯥꯏ ꯑꯦꯟ ꯁꯥꯎꯟ ꯀ꯭ꯂꯦꯔꯤꯇꯤ ꯏꯁ ꯕꯦꯔꯤ ꯒꯨꯠ